ꯏꯕꯣ ꯅꯪ ꯑꯩ ꯗꯤꯃꯥꯄꯨꯔ ꯆꯠꯄꯗ ꯎꯕꯔ ꯑꯃ ꯕꯨꯛ ꯇꯧꯔꯝꯃꯕ ꯆꯥꯟꯗꯦꯜ ꯇꯨ ꯗꯤꯃꯥꯄꯨꯔꯅꯦꯕ ꯗꯤꯁꯇꯦꯟꯁꯇꯣ ꯃꯣꯏꯒꯤ ꯆꯥꯔꯖꯁꯨ ꯌꯥꯝꯗꯦ ꯎꯕꯔꯁꯨ ꯅꯨꯡꯉꯥꯏ ꯃꯣꯏꯒꯤ ꯑꯦ ꯁꯤꯁꯨ ꯊꯥꯏ ꯗ꯭ꯔꯥꯏꯚꯔꯁꯨ ꯋꯥꯔꯤ ꯁꯥꯟꯅꯕ ꯅꯨꯡꯉꯥꯏ ꯃꯣꯏꯅ ꯂꯧꯕ ꯆꯥꯔꯖꯁꯦ ꯁꯨꯝ ꯅꯣꯔꯃꯦꯜ ꯑꯣꯏꯕꯀꯣ ꯍꯥꯏꯗꯤ ꯍꯌꯦꯡꯋꯥꯏꯒꯨꯝꯕ ꯕ꯭ꯔꯣꯈꯣꯏꯅ ꯊꯕꯛ ꯆꯠꯅꯤꯡꯕꯒꯨꯝꯕ ꯂꯩꯔꯗꯤ ꯁꯨꯝ ꯍꯥꯏꯕꯤꯔꯛꯄ ꯌꯥꯅꯤ ꯑꯩ ꯕꯨꯛ ꯇꯧꯕꯤꯕ ꯑꯗꯨꯝ ꯌꯥꯅꯤ ꯃꯣꯏꯗꯤ ꯃꯣꯏꯒꯤ ꯆꯥꯔꯖ ꯂꯧꯕꯒ ꯐꯦꯁꯤꯂꯤꯇꯤꯁ ꯂꯧꯕꯗꯨꯒ ꯌꯥꯝ ꯊꯤ ꯈꯦꯠꯅꯩꯕꯀꯣ ꯐꯪꯕꯗꯨꯒ ꯌꯥꯝ ꯊꯤ ꯅꯨꯡꯉꯥꯏꯑꯕ